ꯐꯣꯟ ꯁꯤꯖꯤꯟꯅꯕꯒꯤ ꯃꯇꯥꯡꯁꯤꯗꯤ ꯅꯣꯡꯃꯗ ꯄꯨꯡ ꯇꯔꯥꯒ ꯍꯨꯝꯗꯣꯏꯃꯨꯛ ꯁꯤꯖꯤꯟꯅꯩ ꯍꯥꯏꯕ ꯇꯥꯔꯦ ꯁꯤꯖꯤꯟꯅꯩ ꯑꯗꯨꯒ ꯑꯩꯅ ꯄꯥꯝꯖꯕꯗꯗꯤ ꯕꯤꯗꯤꯑꯣ ꯚꯣꯏꯁ ꯀꯣꯜꯁꯤꯅꯗꯤ ꯑꯌꯥꯝꯕ ꯃꯇꯝꯗꯗꯤ ꯑꯗꯨꯝ ꯇꯧꯋꯤ ꯗꯔꯀꯥꯔ ꯂꯥꯛꯄ ꯑꯣꯏꯔꯛꯄ ꯇꯉꯥꯏ ꯐꯗꯅ ꯇꯧꯗꯌꯥꯗꯕ ꯀꯥꯟꯗꯅ ꯕꯤꯗꯤꯑꯣ ꯀꯣꯜ ꯑꯣꯏꯅ ꯇꯧꯋꯤ ꯑꯗꯨꯒ ꯄꯩꯅ ꯄꯥꯝꯖꯕꯗꯤ ꯑꯩꯈꯣꯏ ꯚꯣꯏꯁ ꯀꯣꯜ ꯑꯣꯏꯅ ꯄꯥꯝꯖꯩ